ꯍꯧꯖꯤꯛ ꯍꯧꯖꯤꯛ ꯂꯩꯔꯤꯕ ꯄꯥꯝꯕꯤꯁꯤꯡꯗꯒꯤ ꯑꯩꯅ ꯈꯨꯁꯦꯝꯒꯤ ꯑꯣꯏꯕ ꯇꯦꯛꯅꯤꯛꯁꯤꯡ ꯍꯥꯏꯕꯗꯤ ꯑꯥꯔꯇꯤꯐꯤꯁꯤꯅꯦꯠ ꯑꯇꯤꯐꯤꯁꯦꯜ ꯇꯦꯛꯅꯤꯛꯁꯤꯡ ꯈꯨꯗꯝ ꯑꯣꯏꯅ ꯍꯥꯏꯔꯕꯗ ꯀ꯭ꯔꯣꯁ ꯄꯣꯂꯤꯅꯦꯁꯟ ꯒ꯭ꯔꯥꯐꯇꯤꯡ ꯀꯠꯇꯤꯡ ꯕꯌꯥꯔꯤꯡ ꯄ꯭ꯂꯥꯟꯇꯦꯁꯟꯅ ꯆꯤꯡꯕ ꯇꯦꯛꯅꯤꯛꯁꯤꯡ ꯁꯤꯖꯤꯟꯅꯗꯨꯅ ꯄꯥꯝꯕꯤꯁꯤꯡ ꯃꯁꯤꯡ ꯍꯦꯟꯒꯠꯅꯕ ꯍꯣꯠꯅꯩ ꯑꯃꯗꯤ ꯄꯥꯝꯕꯤꯁꯤꯡꯒꯤ ꯑꯣꯏꯕ ꯅꯁꯔꯤ ꯐꯥꯝ ꯁꯦꯝꯗꯨꯅ ꯄꯥꯝꯕꯤꯁꯤꯡ ꯑꯁꯤ ꯌꯣꯟꯅꯕꯒꯤ ꯊꯕꯛꯁꯨ ꯇꯧꯔꯤ ꯃꯁꯤꯅ ꯑꯩ ꯈꯛꯇ ꯅꯠꯇꯅ ꯃꯁꯤꯗ ꯊꯕꯛ ꯁꯨꯖꯔꯤꯕ ꯃꯤꯑꯣꯏꯁꯤꯡꯗ ꯁꯦꯜ ꯊꯨꯝꯒꯤ ꯃꯇꯦꯡ ꯌꯥꯝꯅ ꯆꯥꯎꯅ ꯄꯥꯡꯏ ꯑꯃꯗꯤ ꯃꯤꯑꯣꯏ ꯀꯌꯥꯒꯤ ꯑꯄꯥꯝꯕ ꯄꯥꯝꯕꯤ ꯃꯈꯜꯁꯤꯡ ꯐꯪꯍꯟꯕ ꯉꯝꯍꯜꯂꯤ